ꯑꯩꯅ ꯅꯨꯡꯉꯥꯏꯖꯕ ꯏꯔꯣꯏꯕ ꯀ꯭ꯔꯤꯛꯀꯦꯠ ꯁꯥꯟꯅꯕ ꯃꯁꯥꯟꯅꯁꯤꯡꯁꯤꯒꯤ ꯃꯅꯨꯡꯗ ꯏꯔꯣꯏꯕꯁꯦ ꯈ꯭ꯋꯥꯏꯗꯒꯤ ꯄꯥꯝꯖꯕ ꯃꯈꯜ ꯑꯃꯅꯤ ꯏꯔꯣꯏꯕ ꯁꯥꯟꯅ ꯃꯔꯝ ꯑꯣꯏꯔꯒ ꯏꯁꯥꯗ ꯍꯛꯆꯥꯡ ꯅꯨꯡꯉꯥꯏꯇꯕ ꯈ꯭ꯋꯥꯡ ꯅꯥꯕ ꯑꯃꯗꯤ ꯁꯤꯡꯂꯤ ꯅꯥꯎꯔꯤꯁꯤꯡ ꯑꯁꯤ ꯌꯥꯝꯅ ꯂꯦꯡ ꯑꯣꯠꯍꯟꯕ ꯑꯃꯗꯤ ꯏꯁꯥꯒꯤ ꯈꯣꯡ ꯒꯤ ꯁꯔꯨ ꯁꯔꯨꯛ ꯑꯃꯗꯤ ꯈꯨꯠꯀꯤ ꯁꯔꯨꯛꯁꯤꯡꯁꯤꯒꯤ ꯁꯤꯡꯂꯤꯁꯤꯡꯁꯦ ꯂꯣꯏꯅ ꯂꯦꯡ ꯑꯣꯠꯍꯟꯗꯨꯅ ꯏꯔꯣꯏꯕꯅ ꯑꯩꯉꯣꯟꯗ ꯌꯥꯝꯅ ꯅꯨꯡꯉꯥꯏꯕ ꯐꯥꯎꯋꯤ ꯑꯃꯗꯤ ꯏꯔꯣꯏꯕ ꯍꯥꯏꯕ ꯃꯁꯥꯟꯅ ꯑꯁꯤ ꯍꯛꯆꯥꯡ ꯁꯤꯡꯒꯤ ꯁꯔꯨ ꯑꯃꯗꯤ ꯁꯤꯡꯂꯤ ꯑꯃꯗꯤ ꯍꯛꯆꯥꯡꯒꯤ ꯄꯥꯔꯠ ꯈꯨꯗꯤꯡꯃꯛꯄꯨ ꯂꯦꯡꯍꯟꯕ ꯉꯝꯕ ꯃꯁꯥꯟꯅ ꯃꯈꯜ ꯑꯃꯅꯤ ꯍꯥꯏꯔꯤꯕ ꯁꯤꯅ ꯃꯔꯝ ꯑꯣꯏꯔꯒ ꯑꯩꯍꯥꯛꯅ ꯏꯔꯣꯏꯕꯁꯤ ꯌꯥꯝꯅ ꯄꯥꯝꯖꯩ